ꯏꯁꯩ ꯁꯛꯄ ꯍꯧꯕ ꯄꯥꯝꯕ ꯃꯤꯁꯤꯡꯗ ꯑꯩꯅ ꯃꯈꯣꯏꯗ ꯐꯒꯠꯅꯕ ꯍꯥꯏꯅꯤꯡꯕꯗꯤ ꯏꯁꯩ ꯇꯝꯕꯤꯕ ꯑꯣꯖꯥ ꯒꯨꯔꯨ ꯃꯁꯛ ꯈꯪꯕ ꯊꯛꯁꯤ ꯈꯥꯁꯤ ꯈꯪꯕ ꯃꯊꯧ ꯇꯥꯏ ꯏꯁꯩ ꯁꯀꯄ ꯃꯇꯝꯗ ꯁꯥꯔꯦꯒꯥꯃꯥ ꯐꯖꯅ ꯈꯪꯕ ꯗ꯭ꯔꯀꯥꯔ ꯑꯣꯏ ꯁꯨꯔ ꯐꯖꯅ ꯄꯥꯟꯕ ꯍꯩꯕ ꯗ꯭ꯔꯀꯥꯔ ꯑꯣꯏ ꯍꯥꯟꯅ ꯏꯁꯩ ꯃꯌꯦꯛꯁꯤꯡꯗꯨ ꯐꯖꯅ ꯈꯪꯕ ꯗ꯭ꯔꯀꯥꯔ ꯑꯣꯏ ꯃꯔꯝꯗꯤ ꯏꯁꯩꯒꯤ ꯃꯌꯦꯛꯀꯤ ꯃꯇꯨꯡ ꯏꯟꯅ ꯁꯛꯄꯅ ꯍꯦꯟꯅ ꯐꯖꯕ ꯏꯁꯩ ꯑꯣꯏꯍꯜꯂꯤ ꯃꯁꯤꯅ ꯏꯁꯩ ꯇꯥꯒꯗꯧꯔꯤꯕ ꯃꯤꯁꯤꯡꯗ ꯄꯨꯛꯅꯤꯡ ꯆꯤꯡꯁꯤꯟꯕ ꯍꯦꯜꯍꯜꯂꯤ ꯅꯧꯅ ꯏꯁꯩ ꯁꯛꯄ ꯃꯤꯁꯤꯡꯅ ꯂꯩꯔꯝꯂꯤꯕ ꯍꯥꯟꯅꯒꯤ ꯃꯊꯛ ꯊꯣꯡꯕꯁꯤꯡꯗ ꯔꯦꯁꯄꯦꯛ ꯎꯠꯄ ꯃꯁꯤꯅ ꯍꯧꯒꯠꯂꯛꯂꯤꯕ ꯏꯁꯩꯕꯨ ꯄꯥꯝꯖꯕ ꯃꯤꯁꯤꯡꯗ ꯍꯦꯟꯅ ꯀꯥꯟꯅꯕ ꯃꯥꯏ ꯄꯥꯛꯄ ꯄꯨꯟꯁꯤ ꯑꯃ ꯑꯣꯏꯍꯟꯕꯗ ꯃꯇꯦꯡ ꯑꯣꯏꯍꯟꯒꯅꯤ ꯍꯥꯏꯅ ꯑꯩꯅ ꯈꯜꯂꯤ